ꯎꯝ ꯃꯥꯅꯦ

ꯎꯝ ꯃꯥꯅꯦ ꯍꯪꯉꯛꯑꯣ ꯌꯥꯏꯌꯦ ꯃꯌꯥꯝ ꯄꯨꯟꯅ ꯇꯤꯟꯅꯕ ꯃꯐꯝꯗꯒꯤ ꯀꯤꯍꯣꯝ ꯆꯥꯕ ꯑꯗꯨꯝ ꯌꯦꯡꯕ ꯃꯌꯥꯝ ꯄꯨꯟꯅ ꯌꯦꯡꯕ ꯌꯥꯕ ꯃꯐꯝꯅꯦ ꯌꯥꯝ ꯐꯖꯕ ꯎꯝ ꯀꯤꯍꯣꯝꯈꯛꯀꯤ ꯑꯣꯏꯕ ꯐꯦꯁꯇꯤꯕꯦꯜ ꯑꯥ ꯌꯦꯡꯕ ꯑꯇꯣꯞ ꯑꯇꯣꯞꯄꯗꯩ ꯂꯥꯛꯑꯦ ꯂꯣꯏꯅ

ꯌꯥꯏꯌꯦ ꯎꯝ ꯆꯥꯕꯁꯨ ꯆꯥꯅꯤꯡꯕ ꯆꯥꯕ ꯌꯥꯏ ꯂꯩꯔꯒ ꯆꯠꯄꯁꯨ ꯌꯥꯏ ꯑꯪ ꯊꯝꯃꯦ ꯑꯗꯨꯝ ꯍꯣꯡꯉꯦ ꯍꯥꯟꯅꯗꯒꯤ ꯆꯥꯡꯗꯩ ꯈꯤꯇꯪꯁꯨ ꯍꯟꯊꯔꯒ ꯑꯗꯨꯝ ꯀꯤꯍꯣꯝꯒꯤ ꯐꯦꯁꯇꯤꯕꯦꯜꯅꯤꯅꯀꯣ

ꯂꯩ ꯐꯖ ꯐꯖꯕ ꯒꯥꯔꯗꯦꯟ ꯂꯩ ꯐꯖ ꯐꯖꯕ ꯃꯐꯝ

ꯄꯥꯡꯕꯤꯒꯦ ꯌꯥꯏ ꯌꯥꯝꯅꯁꯨ ꯄꯥꯛꯇꯦ ꯑꯗꯨꯝ ꯃꯌꯥꯏ ꯑꯣꯏꯕꯅꯦ ꯃꯤ ꯇꯤꯜꯂꯦ ꯑꯗꯨꯝ ꯌꯦꯡꯅꯕ ꯂꯥꯛꯑꯦ ꯄꯥꯡꯕꯤꯒꯦ ꯌꯥꯏꯌꯦ ꯂꯥꯛꯑꯣ ꯑꯇꯣꯞꯄ ꯃꯐꯝ ꯃꯐꯝꯗꯁꯨ ꯑꯗꯨꯝ ꯐꯪꯉꯦ ꯂꯣꯏꯅ ꯌꯥꯏ ꯍꯣꯏ ꯄꯥꯡꯕꯤꯒꯦ ꯂꯥꯛꯑꯣ ꯍꯣꯏ ꯑꯥ